ꯑꯩꯅ ꯐ꯭ꯂꯤꯞ ꯀꯥꯔ꯭ꯗꯇꯒꯤ ꯁꯣꯞ ꯑꯃ ꯁꯥꯄꯣꯜ ꯑꯃ ꯀꯛꯆꯕꯅꯤ ꯑꯗꯨ ꯉꯔꯥꯡ ꯐꯪꯉꯛꯑꯦ ꯑꯗꯨꯒ ꯄꯤꯔꯤꯕ ꯃꯃꯜꯗꯨꯒ ꯑꯣꯏꯔꯤꯕ ꯀ꯭ꯋꯥꯂꯤꯇꯤꯁꯤꯒ ꯑꯁꯨꯛꯀꯤ ꯃꯇꯤꯛ ꯈꯦꯠꯅꯈ꯭ꯔꯦ ꯌꯥꯝ ꯅꯨꯡꯉꯥꯏꯖꯗꯦ ꯑꯁꯨꯃꯥꯏꯅ ꯀ꯭ꯋꯥꯂꯤꯇꯤ ꯂꯩꯕ ꯁꯥꯔꯒ ꯄꯣꯠꯅ ꯀ꯭ꯋꯥꯂꯤꯇꯤ ꯂꯩꯇꯕ ꯑꯣꯏꯔꯝꯕꯁꯦ ꯑꯁꯨꯛꯀꯤ ꯃꯇꯤꯛ ꯅꯨꯡꯉꯥꯏꯇꯦ